ꯑꯩꯈꯣꯏꯅ ꯁꯤꯕ ꯃꯇꯥꯡꯗ ꯍꯥꯏꯔꯗꯤ ꯁꯤꯕ ꯍꯥꯏꯕꯁꯦ ꯑꯍꯟ ꯑꯣꯏꯔꯛꯑꯒ ꯁꯤꯔꯛꯄꯁꯨ ꯌꯥꯎꯏ ꯑꯉꯥꯡ ꯑꯣꯏꯅ ꯁꯤꯕꯁꯨ ꯂꯩꯌꯦ ꯂꯩꯅꯥꯅ ꯁꯤꯕꯁꯨ ꯂꯩꯌꯦ ꯑꯦꯛꯁꯤꯗꯦꯟꯗ ꯁꯤꯕꯁꯨ ꯂꯩꯌꯦ ꯃꯈꯜ ꯃꯈꯜꯒꯤ ꯑꯁꯤꯕꯗꯤ ꯂꯩꯌꯦ ꯑꯗꯨꯅ ꯁꯤꯕꯗꯤ ꯑꯁꯤꯅ ꯁꯤꯌꯦꯅ ꯍꯥꯏꯕ ꯃꯔꯝꯃꯛꯁꯨ ꯂꯩꯇꯦ ꯑꯗꯨꯕꯨ ꯑꯅꯝꯕꯗꯤ ꯅꯥꯔꯒ ꯂꯩꯅꯥꯅ ꯁꯤꯕ ꯀꯟꯕ ꯉꯝꯗꯕ ꯍꯥꯏꯕꯁꯦ ꯑꯩꯈꯣꯏꯁꯦ ꯑꯁꯤꯗ ꯒꯚꯔꯟꯃꯦꯟ ꯍꯣꯁꯄꯤꯇꯥꯜ ꯑꯆꯧꯕꯃꯛ ꯂꯩꯇꯕꯅꯤꯅ ꯑꯩꯈꯣꯏꯅ ꯅꯥꯔꯛꯄ ꯃꯇꯝꯗ ꯏꯝꯐꯥꯜ ꯌꯧꯅꯕ ꯇꯥꯅꯕꯗ ꯑꯩꯈꯣꯏꯅ ꯔꯤꯝꯁ ꯖꯦꯅꯤꯝꯁ ꯅꯠꯇ꯭ꯔꯗꯤ ꯑꯩꯈꯣꯏꯅ ꯗꯣꯛꯇꯔ ꯑꯐꯕ ꯌꯥꯎꯗꯦ ꯑꯗꯨꯅ ꯑꯩꯈꯣꯏꯅ ꯑꯗꯨ ꯇꯥꯅꯕ ꯍꯣꯠꯅꯕꯗ ꯋꯤꯍꯤꯀꯜꯁ ꯂꯩꯇꯕ ꯅꯠꯇ꯭ꯔꯒꯅ ꯂꯝꯕꯤ ꯂꯝꯍꯥꯡꯗ ꯅꯥꯃꯟꯕꯒꯤ ꯈꯥꯡꯕ ꯉꯝꯗꯅ ꯁꯤꯍꯧꯕ ꯑꯗꯨꯒꯨꯝꯕ ꯃꯌꯥꯝ ꯂꯩꯌꯦ ꯑꯗꯨꯅ ꯑꯩꯈꯣꯏꯅ ꯁꯤꯕ ꯍꯥꯏꯕꯁꯦ ꯑꯁꯤꯅꯦ ꯍꯥꯏꯕ ꯂꯩꯇꯦ ꯑꯩꯈꯣꯏꯅ ꯑꯅꯝꯕꯗꯤ ꯅꯥꯔꯒ ꯑꯩꯈꯣꯏꯗꯤ ꯆꯤꯡꯒꯤ ꯃꯤ ꯑꯣꯏꯕꯅꯤꯅ ꯍꯣꯁꯄꯤꯇꯦꯜ ꯌꯧꯍꯧꯕ ꯉꯝꯗ꯭ꯔꯒ ꯁꯤꯕꯅ ꯌꯥꯝꯃꯦ ꯑꯗꯨꯒ ꯑꯦꯛꯁꯤꯗꯦꯟꯗ ꯁꯤꯕ ꯑꯗꯨꯒ ꯑꯉꯥꯡꯁꯦ ꯃꯤꯔꯣꯜꯂꯤꯉꯩꯗ ꯃꯃꯥꯅ ꯐꯖꯅ ꯍꯤꯗꯥꯛ ꯉꯁꯥꯏꯒꯤ ꯍꯣꯁꯄꯤꯇꯦꯜꯁꯦ ꯅꯛꯇꯕꯅꯤꯅ ꯑꯩꯈꯣꯏꯅ ꯆꯠꯄ ꯃꯇꯝꯗ ꯃꯇꯥꯡ ꯆꯥꯗꯕ ꯃꯌꯥꯝ ꯌꯥꯎꯔꯛꯄꯒꯤ ꯍꯤꯗꯥꯛꯁꯦ ꯐꯖꯅ ꯆꯥꯕꯤꯗ꯭ꯔꯒ ꯑꯉꯥꯡꯁꯦ ꯄꯣꯛꯂꯛꯄꯗ ꯁꯤꯈ꯭ꯔꯕꯒꯨꯝꯕ ꯑꯗꯨꯒꯨꯝꯕ ꯃꯌꯥꯝ ꯂꯩꯌꯦ ꯑꯗꯨꯒ ꯑꯩꯈꯣꯏꯅ ꯆꯤꯡꯂꯣꯝ ꯈꯔ ꯑꯣꯏꯈ꯭ꯔꯕꯅꯤꯅ ꯆꯥꯕ ꯊꯛꯄꯗ ꯈꯔ ꯋꯥꯠꯄꯗ ꯑꯩꯈꯣꯏꯅ ꯑꯉꯥꯡꯁꯦ ꯁꯤꯕꯒꯨꯝꯕ ꯑꯗꯨꯒ ꯆꯠꯊꯣꯛ ꯆꯠꯁꯤꯟ ꯇꯧꯕꯗ ꯒꯥꯔꯤꯗ ꯑꯦꯛꯁꯤꯗꯦꯟ ꯇꯧꯔꯒ ꯁꯤꯕꯒꯨꯝꯕ ꯑꯗꯨꯒ ꯅꯠꯇ꯭ꯔꯁꯨ ꯑꯩꯈꯣꯏꯅꯗꯤ ꯂꯧꯃꯤ ꯑꯣꯏꯕꯅꯤꯅ ꯁꯦ ꯂꯧꯗ ꯆꯠꯄ ꯃꯇꯝ ꯅꯠꯇ꯭ꯔꯒ ꯀꯗꯥꯏ ꯀꯗꯥꯏ ꯆꯠꯄ ꯃꯇꯝꯗ ꯑꯩꯈꯣꯏꯅ ꯑꯦꯛꯁꯤꯗꯦꯟ ꯇꯧꯔꯗꯤ ꯀꯔꯝꯍꯥꯏꯅ ꯁꯤꯕ꯭ꯔ ꯍꯥꯏꯕꯁꯤ ꯈꯪꯗꯅ ꯍꯦꯛꯇ ꯁꯤꯕꯁꯨ ꯂꯩꯌꯦ ꯑꯗꯨꯅ ꯁꯤꯕꯁꯦ ꯁꯤꯅꯦ ꯍꯥꯏꯕ ꯃꯐꯝ ꯂꯩꯇꯦ ꯑꯗꯨꯒ ꯑꯩꯈꯣꯏꯁꯦ ꯒꯚꯔꯟꯃꯦꯟ ꯍꯣꯁꯄꯤꯇꯜ ꯃꯅꯥꯛ ꯅꯛꯄꯗꯒꯤ ꯒꯚꯔꯟꯃꯦꯟ ꯍꯣꯁꯄꯤꯇꯜꯗ ꯆꯠꯂꯁꯨ ꯍꯤꯗꯥꯛ ꯐꯖꯅ ꯐꯪꯍꯧꯗꯕ ꯑꯗꯨꯒꯨꯝꯕ ꯃꯇꯥꯡ ꯌꯥꯝ ꯂꯩꯌꯦ ꯑꯗꯨꯅ ꯁꯤꯕ ꯍꯥꯏꯕꯁꯦ ꯃꯈꯜ ꯃꯈꯜ ꯂꯩꯌꯦ ꯑꯍꯟ ꯑꯣꯏꯅ ꯁꯤꯕ ꯑꯉꯥꯡ ꯑꯣꯏꯅ ꯁꯤꯕ ꯂꯩꯅꯥꯅ ꯁꯤꯕ ꯃꯌꯥꯝ ꯃꯈꯜ ꯃꯈꯜꯒꯤ ꯂꯩꯌꯦ ꯑꯗꯨꯅ ꯑꯩꯈꯣꯏꯅ ꯑꯁꯤꯕ ꯍꯥꯏꯕꯁꯦ ꯁꯤꯅꯦ ꯍꯥꯏꯕ ꯂꯩꯇꯦ ꯁꯤꯕ ꯃꯇꯝꯗ ꯑꯍꯟ ꯑꯣꯏꯅ ꯁꯤꯕꯗꯤ ꯍꯣꯏ ꯐꯍꯧꯈ꯭ꯔꯦ ꯃꯣꯏꯗꯤ ꯍꯥꯏꯕꯗꯤ ꯐꯔꯦ ꯍꯥꯏꯕꯗꯤ ꯄꯤꯛꯊ꯭ꯔꯤꯕꯤꯗ ꯍꯤꯡꯕ ꯃꯤ ꯍꯥꯏꯕꯁꯦ ꯁꯤꯒꯗꯧꯕ ꯉꯥꯛꯇꯅꯤ ꯑꯗꯨꯅ ꯁꯤꯕ ꯍꯥꯏꯕꯁꯤ ꯅꯨꯃꯤꯠ ꯑꯃ ꯅꯠꯇ꯭ꯔꯗꯤ ꯅꯨꯃꯤꯠ ꯑꯃꯗꯤ ꯂꯥꯛꯀꯅꯤ ꯑꯗꯨꯅ ꯁꯤꯕ ꯑꯍꯟ ꯑꯣꯏꯔꯒ ꯁꯤꯕ ꯃꯤꯁꯤꯅ ꯑꯗꯨꯅ ꯐꯔꯦ ꯑꯗꯨꯒ ꯑꯉꯥꯡ ꯑꯣꯏꯅ ꯂꯩꯅꯥ ꯂꯩꯔꯒ ꯀꯟꯕ ꯉꯝꯗꯅ ꯄꯩꯁꯥ ꯂꯩꯇꯕꯒꯤ ꯍꯣꯁꯄꯤꯇꯦꯜ ꯆꯠꯅꯤꯡꯉꯥꯏ ꯄ꯭ꯔꯥꯏꯚꯦꯠ ꯍꯣꯁꯄꯤꯇꯦꯜꯗ ꯑꯩꯈꯣꯏꯗꯤ ꯆꯠꯅꯤꯡꯉꯥꯏ ꯄꯩꯁꯥ ꯂꯩꯇꯕꯅꯤꯅ ꯒꯚꯔꯟꯃꯦꯟ ꯍꯣꯁꯄꯤꯇꯦꯜ ꯆꯠꯂꯒ ꯍꯤꯗꯥꯛ ꯐꯖꯅ ꯐꯪꯍꯧꯗꯕ꯭ꯔ ꯅꯠꯇ꯭ꯔꯒ ꯗꯣꯛꯇꯔꯅ ꯃꯔꯥꯡ ꯀꯥꯏꯅ ꯌꯦꯡꯕꯤꯗꯕ꯭ꯔ ꯑꯗꯨꯒꯤ ꯃꯔꯝꯗ ꯁꯤꯕ ꯃꯌꯥꯝꯁꯨ ꯂꯩꯌꯦ ꯑꯗꯨꯈꯛ ꯅꯠꯇꯅ ꯑꯁꯤꯕ ꯃꯌꯥꯝꯁꯨ ꯑꯇꯣꯞ ꯑꯇꯣꯞꯄꯁꯨ ꯂꯩꯌꯦ ꯑꯉꯥꯡꯅ ꯆꯤꯟꯖꯥꯛ ꯐꯖꯅ ꯆꯥꯍꯧꯗ꯭ꯔꯒ ꯂꯧꯃꯤ ꯑꯣꯏꯕꯅꯤꯅ ꯑꯩꯈꯣꯏꯅ ꯑꯉꯥꯡ ꯊꯅꯝꯂꯒ ꯑꯉꯥꯡꯁꯦ ꯐꯖꯅ ꯆꯥꯕ ꯐꯪꯗ꯭ꯔꯒ ꯑꯗꯨꯅ ꯃꯣꯏꯁꯦ ꯑꯟꯍꯥꯏꯖꯅꯤꯛ ꯆꯥꯔꯒ ꯑꯗꯨꯅ ꯂꯩꯅꯥ ꯑꯣꯏꯍꯟꯕ ꯑꯗꯨꯈꯛꯇ ꯅꯠꯇꯅ ꯆꯤꯟꯖꯥꯛ ꯆꯥꯕꯗ ꯑꯟꯗꯥꯏꯌꯦꯁ ꯑꯣꯏꯔꯒ ꯆꯥꯕ ꯑꯗꯨꯒ ꯑꯩꯈꯣꯏ ꯆꯠꯊꯣꯛꯈ꯭ꯔ ꯃꯇꯨꯡꯗ ꯑꯉꯥꯡꯁꯦ ꯀꯔꯤ ꯆꯥꯕ꯭ꯔ ꯍꯥꯏꯕꯁꯨ ꯈꯪꯗꯦ ꯆꯥꯕ ꯌꯥꯗꯕ ꯃꯌꯥꯝꯁꯨ ꯆꯥꯍꯧꯔꯒ ꯑꯉꯥꯡꯁꯤꯡꯁꯨ ꯑꯗꯨꯅ ꯄꯣꯏꯖꯟ ꯑꯣꯏꯔꯒ ꯁꯤꯈ꯭ꯔꯕꯁꯨ ꯂꯩꯌꯦ ꯑꯗꯨꯅ ꯑꯩꯈꯣꯏꯅ ꯁꯤꯕ ꯍꯥꯏꯕꯁꯦ ꯑꯗꯨꯅꯤ ꯍꯥꯏꯕ ꯂꯩꯇꯦ ꯁꯤꯕꯁꯦ ꯃꯌꯥꯝ ꯃꯈꯟ ꯃꯈꯟꯒꯤ ꯂꯩꯌꯦ ꯑꯗꯨ ꯍꯣꯁꯄꯤꯇꯦꯜ ꯑꯅꯛꯄꯒꯨꯝꯕꯗ ꯆꯠꯄ ꯃꯇꯝꯗ ꯒꯥꯔꯤ ꯐꯪꯍꯧꯗꯅ ꯒꯥꯔꯤꯁꯨ ꯂꯩꯇꯕꯅꯤꯅ ꯑꯩꯈꯣꯏꯗꯤ ꯆꯤꯡꯃꯤ ꯑꯣꯏꯕꯅꯤꯅ ꯒꯥꯔꯤ ꯃꯐꯝ ꯂꯩꯇꯕꯅꯤꯅ ꯒꯥꯔꯤꯗ ꯆꯠ ꯒꯥꯔꯤ ꯊꯤꯕ ꯆꯠꯄ ꯃꯇꯝꯗ ꯒꯥꯔꯤ ꯐꯪꯗꯅ ꯌꯨꯝꯗ ꯁꯨꯝ ꯑꯅꯥꯕꯁꯦ ꯈꯥꯡ ꯈꯥꯡꯉꯒ ꯂꯩ ꯂꯩꯕ ꯒꯥꯔꯤ ꯇꯟꯖꯥ ꯆꯥꯕ ꯌꯦꯡꯕ ꯃꯇꯝꯗ ꯐꯪꯍꯧꯗꯕꯒꯤ ꯑꯩꯈꯣꯏꯁꯦ ꯑꯗꯨꯅ ꯃꯔꯝ ꯑꯣꯏꯔꯒ ꯑꯩꯈꯣꯏꯁꯦ ꯁꯤꯈ꯭ꯔꯕ ꯃꯌꯥꯝꯁꯨ ꯂꯩꯌꯦ ꯑꯗꯨꯒ ꯅꯨꯄꯤ ꯍꯥꯏꯕꯁꯤ ꯑꯃꯨꯛꯀ ꯅꯨꯄꯤ ꯑꯉꯥꯡ ꯄꯣꯛꯅꯕ ꯃꯇꯝꯗ ꯍꯣꯁꯄꯤꯇꯦꯜ ꯌꯧꯅꯕ ꯇꯥꯟꯅꯕꯗ ꯉꯝꯗ꯭ꯔꯕ ꯑꯗꯨꯒꯤ ꯃꯔꯝꯅ ꯑꯩꯈꯣꯏꯁꯦ ꯁꯤꯕ ꯃꯇꯥꯡꯁꯦ ꯑꯗꯨꯅ ꯑꯃꯨꯛꯀ ꯄ꯭ꯔꯣꯕ꯭ꯂꯦꯝ ꯑꯃ ꯑꯣꯏꯌꯦ ꯑꯉꯥꯡ ꯄꯣꯛꯄ ꯎꯅꯕ ꯃꯇꯝꯗ ꯑꯩꯈꯣꯏ ꯁꯤꯕꯒꯨꯝꯕ ꯃꯌꯥꯝꯁꯨ ꯂꯩꯈ꯭ꯔꯦ ꯑꯉꯥꯡꯒꯤ ꯈꯜꯂꯒ ꯑꯉꯥꯡꯈꯣꯏꯁꯨ ꯑꯗꯨ ꯐꯖꯅ ꯃꯃꯥꯅ ꯄꯣꯛꯄ ꯃꯇꯝꯗ ꯍꯣꯁꯄꯤꯇꯦꯜꯗ ꯆꯠꯄꯤꯔꯒ ꯐꯖꯅ ꯍꯤꯗꯥꯛꯀꯨꯝꯕ ꯀꯥꯞꯄꯤꯗꯕꯅꯤꯅ ꯑꯗꯨꯅ ꯑꯃꯨꯛꯀ ꯁꯣꯛꯑꯒ ꯑꯉꯥꯡꯁꯨ ꯁꯤꯈ꯭ꯔꯕ ꯃꯈꯩꯁꯨ ꯂꯩꯌꯦ ꯑꯗꯨꯒ ꯒꯚꯔꯟꯃꯦꯟꯒꯤ ꯁ꯭ꯀꯤꯝ ꯍꯥꯏꯔꯗꯤ ꯑꯉꯥꯡꯒꯤ ꯁ꯭ꯀꯤꯝꯁꯦ ꯃꯈꯜ ꯃꯈꯜꯒꯤ ꯐꯪꯍꯜꯂꯦ ꯑꯪꯒꯟꯋꯥꯗꯤꯒꯤ ꯐꯪꯍꯜꯂꯦ ꯑꯥꯁꯥꯒꯤꯁꯨ ꯐꯪꯍꯜꯂꯦ ꯅꯠꯇ꯭ꯔꯒ ꯑꯉꯥꯡ ꯄꯣꯛꯄ ꯃꯇꯝꯗ ꯒꯚꯔꯟꯃꯦꯟ ꯁ꯭ꯀꯤꯝ ꯑꯇꯣꯞ ꯑꯇꯣꯞꯄ ꯑꯦꯛꯁꯇ꯭ꯔꯥ ꯑꯦꯛꯁꯇ꯭ꯔꯥ ꯄꯤꯔꯒ ꯑꯩꯈꯣꯏꯁꯦ ꯑꯉꯥꯡ ꯄꯣꯛꯄꯒꯤꯁꯨ ꯁ꯭ꯀꯤꯝ ꯑꯇꯣꯞ ꯑꯇꯣꯞꯄꯁꯨ ꯌꯥꯝ ꯐꯪꯍꯜꯂꯦ ꯑꯗꯨꯒ ꯁ꯭ꯀꯤꯝ ꯚꯦꯛꯁꯤꯅꯦꯁꯟ ꯍꯥꯏꯔꯗꯤ ꯑꯩꯈꯣꯏꯁꯨ ꯍꯣꯏ ꯚꯦꯛꯁꯤꯅꯦꯁꯟꯒꯤꯗꯤ ꯑꯩꯈꯣꯏꯁꯨ ꯊꯥꯗꯤ ꯊꯥꯏꯌꯦ ꯑꯉꯥꯡ ꯑꯣꯏꯔꯤꯉꯩꯗ ꯍꯧꯖꯤꯛ ꯃꯇꯝꯗꯤ ꯑꯅꯝꯕꯗꯤ ꯊꯥꯗꯤ ꯊꯥ ꯃꯇꯥꯡ ꯆꯥꯅ ꯊꯥꯗ꯭ꯔꯁꯨ ꯑꯩꯈꯣꯏꯁꯨ ꯑꯗꯨꯝ ꯑꯐꯪꯕ ꯑꯗꯨ ꯅꯠꯇ꯭ꯔꯗꯤ ꯑꯩꯈꯣꯏꯅ ꯊꯥꯅꯕ ꯍꯣꯠꯅꯔꯒ ꯑꯩꯈꯣꯏꯅ ꯆꯤꯡꯗꯒꯤ ꯑꯣꯏꯔꯁꯨ ꯒꯥꯔꯤꯒꯨꯝꯕ ꯇꯟꯖꯥ ꯆꯥꯕ ꯃꯇꯝꯗ ꯑꯩꯈꯣꯏꯅ ꯂꯥꯛꯑꯒ ꯑꯉꯥꯡꯒꯤꯗꯃꯛꯇ ꯑꯩꯈꯣꯏꯅ ꯋꯥꯅ ꯒꯥꯔꯤꯁꯦ ꯊꯤꯔꯒ ꯑꯩꯈꯣꯏꯁꯨ ꯂꯥꯛꯄꯅꯤ ꯑꯗꯨꯒ ꯑꯩꯈꯣꯏꯅ ꯑꯉꯥꯡꯒꯤꯁꯦ ꯃꯇꯝ ꯆꯥꯅ ꯑꯩꯈꯣꯏꯁꯨ ꯃꯃꯥ ꯑꯣꯏꯕ ꯑꯃꯅ ꯃꯃꯥ ꯃꯄꯥ ꯑꯃ ꯑꯣꯏꯅ ꯑꯩꯈꯣꯏꯅ ꯑꯉꯥꯡꯁꯦ ꯀꯔꯝꯅ ꯑꯐꯕꯔꯣꯝꯗ ꯆꯠꯍꯟꯁꯤꯔ ꯑꯉꯥꯡꯁꯦ ꯑꯐꯕꯔꯣꯝꯗ ꯍꯤꯡꯍꯟꯅꯤꯡꯉꯦ ꯑꯗꯨꯅ ꯑꯩꯈꯣꯏꯅ ꯆꯠꯂꯒ ꯐꯖꯅ ꯑꯩꯈꯣꯏꯒꯤ ꯑꯉꯥꯡꯈꯣꯏꯁꯨ ꯀꯔꯝꯍꯥꯏꯅ ꯇꯧꯔꯒ ꯃꯣꯏꯁꯦ ꯚꯦꯁꯤꯅꯦꯁꯟ ꯐꯪꯍꯟꯁꯤꯔ ꯍꯥꯏꯔꯒ ꯑꯩꯈꯣꯏꯅ ꯆꯠꯄꯅꯦ ꯑꯗꯨꯒ ꯚꯦꯛꯁꯤꯅꯦꯁꯟꯁꯦ ꯑꯩꯈꯣꯏꯅ ꯑꯅꯛꯄ ꯄꯤ ꯍꯩꯆ ꯗꯤꯒꯨꯝꯕ ꯑꯩꯈꯣꯏꯒꯤ ꯑꯅꯛꯄ ꯑꯃꯗ ꯚꯦꯁꯤꯅꯦꯁꯟ ꯐꯖꯅ ꯑꯗꯨꯝ ꯑꯩꯈꯣꯏꯅ ꯃꯇꯥꯡ ꯆꯥꯅ ꯆꯠꯂꯗꯤ ꯐꯪꯍꯜꯂꯦ ꯚꯦꯛꯁꯤꯅꯦꯁꯟꯒꯤꯗꯤ ꯑꯉꯥꯡꯈꯣꯏꯁꯦ ꯑꯗꯨꯕꯨ ꯈꯔ ꯍꯦꯟꯗꯣꯛꯂꯁꯨ ꯚꯦꯛꯁꯤꯅꯦꯁꯟꯗꯤ ꯌꯧꯗ꯭ꯔꯤꯀꯥꯟꯗ ꯀꯥꯞꯄꯗꯤ ꯌꯥꯗꯕꯅꯤꯅ ꯌꯧꯈ꯭ꯔ ꯈꯔ ꯍꯦꯟꯗꯣꯛꯂꯁꯨ ꯈꯔ ꯊꯦꯡꯅ ꯑꯩꯈꯣꯏꯗꯤ ꯍꯣꯏ ꯊꯦꯡꯂꯞ ꯇꯧꯅ ꯀꯥꯞꯆꯕ ꯃꯇꯝꯁꯨ ꯂꯩꯌꯦ ꯑꯉꯥꯡꯈꯣꯏꯁꯦ ꯚꯦꯛꯁꯤꯅꯦꯁꯟꯗꯤ ꯑꯗꯨꯅꯦ ꯑꯉꯥꯡꯁꯨ ꯃꯇꯝ ꯆꯥꯅ ꯑꯩꯈꯣꯏꯅ ꯄꯨꯕꯁꯨ ꯉꯝꯖꯗꯦ ꯑꯗꯨ ꯑꯣꯏꯔꯁꯨ ꯑꯩꯈꯣꯏꯁꯨ ꯑꯉꯝꯕꯒꯤ ꯊꯥꯛꯇ ꯆꯠꯂꯒ ꯑꯉꯥꯡꯁꯦ ꯀꯔꯝꯍꯥꯏꯅ ꯚꯦꯁꯤꯅꯦꯁꯟ ꯄꯤꯁꯤꯔ ꯍꯥꯏꯅ ꯃꯃꯥ ꯃꯄꯥ ꯑꯣꯏꯕ ꯑꯃ ꯑꯣꯏꯅ ꯑꯩꯈꯣꯏꯁꯨ ꯉꯝꯅꯕꯒꯤ ꯊꯥꯛꯇ ꯆꯠꯂꯒ ꯑꯩꯈꯣꯏꯁꯨ ꯑꯉꯥꯡꯁꯨ ꯅꯪꯅꯕ ꯑꯩꯈꯣꯏ ꯑꯉꯥꯡꯁꯨ ꯈꯔ ꯊꯦꯡꯂꯁꯨ ꯊꯦꯡꯅ ꯚꯦꯛꯁꯤꯅꯦꯁꯟꯒꯨꯝꯕꯗꯤ ꯑꯗꯨꯝ ꯃꯅꯥꯛ ꯅꯛꯄ ꯑꯩꯈꯣꯏ ꯄꯤ ꯍꯩꯠꯁ ꯗꯤꯒꯨꯝꯕꯗ ꯆꯠꯂꯒ ꯑꯩꯈꯣꯏꯅ ꯚꯦꯛꯁꯤꯅꯦꯁꯟꯕꯨꯗꯤ ꯑꯉꯥꯡꯒꯤꯗꯤ ꯊꯥ ꯈꯨꯗꯤꯡꯒꯤ ꯑꯁꯨꯝ ꯄꯤꯌꯦ ꯆꯍꯤ ꯌꯧꯔꯛꯄꯗ ꯚꯦꯁꯤꯅꯦꯁꯟ ꯍꯥꯏꯕꯁꯦ ꯊꯥ ꯊꯥꯒꯤ ꯊꯥ ꯑꯃ ꯇꯪꯈꯥꯏ ꯁꯨꯕꯗ ꯄꯤꯕ ꯂꯩꯌꯦ ꯊꯥ ꯑꯅꯤ ꯇꯪꯈꯥꯏ ꯁꯨꯕꯗ ꯄꯤꯕ ꯂꯩꯌꯦ ꯊꯥ ꯑꯍꯨꯝꯁꯨꯕ ꯇꯪꯈꯥꯏꯗ ꯄꯤꯕꯁꯨ ꯂꯩꯌꯦ ꯑꯃꯨꯛꯀ ꯅꯥꯏꯟ ꯑꯦꯟ ꯍꯥꯐ ꯃꯟꯁꯇ ꯄꯤꯕꯁꯨ ꯂꯩꯌꯦ ꯑꯗꯨ ꯃꯇꯨꯡꯗ ꯑꯩꯈꯣꯏꯅ ꯈꯔ ꯒꯦꯞ ꯂꯩꯈ꯭ꯔ ꯃꯇꯨꯡꯗ ꯆꯍꯤ ꯑꯃꯒ ꯊꯥ ꯃꯔꯤꯒꯨꯝꯕ ꯁꯨꯔꯛꯄ ꯃꯇꯝꯗ ꯚꯦꯛꯁꯤꯅꯦꯁꯟꯁꯨ ꯄꯤꯕꯁꯨ ꯂꯩꯌꯦ ꯑꯗꯨꯒ ꯑꯉꯥꯡꯒꯤ ꯑꯃꯨꯛꯀ ꯆꯍꯤ ꯁꯨꯝ ꯃꯔꯛꯇ ꯑꯩꯈꯣꯏꯅ ꯚꯤꯇꯥꯃꯤꯟ ꯊꯛꯍꯜꯂꯒ ꯁꯨꯝ ꯑꯉꯥꯡꯁꯦ ꯒꯦꯞ ꯊꯝ ꯊꯝꯂꯒ ꯁꯨꯝ ꯚꯤꯇꯥꯃꯤꯟꯒꯨꯝꯕ ꯄꯤꯖꯔꯒ ꯃꯅꯥꯛ ꯅꯛꯄ ꯄꯤ ꯍꯩꯆ ꯗꯤꯗ ꯑꯩꯈꯣꯏꯅ ꯚꯤꯇꯥꯃꯤꯟꯒꯨꯝꯕ ꯊꯛꯍꯟꯕ ꯆꯠꯂꯒ ꯁꯨꯝ ꯊꯥ ꯊꯥꯒꯤ ꯃꯣꯏꯒꯤꯁꯨ ꯑꯐꯇꯔ ꯁꯤꯛꯁ ꯃꯟꯁꯀꯨꯝꯕ ꯂꯩꯔꯒ ꯑꯩꯈꯣꯏꯅ ꯁꯨꯝ ꯆꯠꯂꯒ ꯚꯦꯁꯤꯅꯦꯁꯟ ꯃꯔꯛꯇ ꯚꯤꯇꯥꯃꯤꯟ ꯄꯤꯖꯕꯁꯨ ꯂꯩꯌꯦ ꯚꯤꯇꯥꯃꯤꯟ ꯄꯤꯖꯩ ꯑꯗꯨꯒ ꯑꯗꯨ ꯃꯇꯨꯡꯗ ꯑꯩꯈꯣꯏꯅ ꯆꯠꯔꯒ ꯚꯦꯁꯤꯅꯦꯁꯟ ꯆꯍꯤ ꯃꯉꯥ ꯃꯉꯥ ꯌꯧꯔꯛꯄꯗ ꯑꯉꯥꯡꯁꯦ ꯑꯃꯨꯛꯀ ꯀꯥꯞꯀꯗꯧꯕ ꯑꯃ ꯂꯩꯌꯦ ꯆꯍꯤ ꯃꯉꯥ ꯌꯧꯗ꯭ꯔꯤꯐꯥꯎꯕꯗꯤ ꯑꯩꯈꯣꯏꯅ ꯃꯔꯛꯇ ꯆꯍꯤ ꯑꯃꯒ ꯊꯥ ꯃꯔꯤ ꯃꯅꯨꯡꯗ ꯑꯩꯈꯣꯏꯅ ꯑꯉꯥꯡꯁꯦ ꯑꯁꯨꯝ ꯚꯤꯇꯥꯃꯤꯟ ꯄꯤ ꯄꯤꯔꯒ ꯊꯝꯕꯅꯤ ꯑꯗꯨꯒ ꯆꯍꯤ ꯃꯉꯥ ꯌꯧꯗ꯭ꯔꯤꯐꯥꯎꯕ ꯆꯍꯤ ꯊꯥꯗꯒꯤ ꯁꯨꯝ ꯁꯨꯝ ꯀꯥꯞꯂꯛꯄꯗꯒꯤꯅ ꯆꯍꯤ ꯑꯃꯒ ꯊꯥ ꯃꯔꯤꯗꯒꯤ ꯀꯥꯞꯂꯒ ꯑꯗꯨꯗꯒꯤ ꯈꯔ ꯒꯦꯞ ꯈꯔ ꯀꯨꯏꯅ ꯂꯩꯈ꯭ꯔꯕ ꯃꯇꯨꯡꯗ ꯆꯍꯤ ꯃꯉꯥ ꯌꯧꯔꯛꯄꯗ ꯑꯉꯥꯡꯁꯦ ꯑꯩꯈꯣꯏꯅ ꯚꯦꯛꯁꯤꯅꯦꯁꯟꯁꯦ ꯑꯃꯨꯛꯀ ꯄꯤꯕ ꯆꯠꯄꯅꯦ ꯃꯅꯥꯛ ꯅꯛꯄꯗ ꯚꯦꯛꯁꯤꯅꯦꯁꯟꯁꯦ ꯑꯩꯈꯣꯏꯅ ꯄꯤ ꯍꯩꯆ ꯗꯤꯒꯨꯝꯕꯗ ꯑꯉꯥꯡꯒꯤ ꯚꯦꯛꯁꯤꯟꯦꯁꯟꯁꯦ ꯑꯗꯨꯝ ꯃꯇꯝ ꯆꯥꯕ ꯃꯇꯝꯗ ꯄꯤꯖꯩ